ꯍꯜꯂꯣ ꯑꯣ ꯀꯗꯥꯏ ꯋꯥꯏꯗꯒꯤ ꯑꯣꯏꯕꯤꯔꯕꯅꯣ ꯑꯣ ꯂꯩꯌꯦ ꯂꯩꯌꯦ ꯑꯩ ꯃꯣꯔꯦꯔꯣꯝꯗ ꯌꯥꯅꯤ ꯑꯥ ꯑꯗꯨ ꯏꯁꯥꯒꯤ ꯒꯥꯔꯤꯒ ꯂꯥꯛꯄ꯭ꯔ ꯑꯗꯨꯒ ꯅꯠꯇ꯭ꯔꯒ ꯕꯁꯇ ꯂꯥꯛꯄ꯭ꯔ ꯀꯃꯥꯏꯅ ꯇꯧꯒꯦ ꯑꯣ ꯐꯔꯦ ꯐꯔꯦ ꯑꯗꯨꯗꯤ ꯍꯣꯇꯦꯜꯗ ꯍꯥꯟꯅ ꯕꯨꯛ ꯇꯧꯍꯧꯁꯤꯔ ꯅꯠꯇ꯭ꯔꯒ ꯑꯩꯈꯣꯏꯗ ꯑꯗꯨꯝ ꯑꯩꯈꯣꯏꯗ ꯂꯩꯕꯗ ꯀꯔꯤꯝ ꯑꯀꯥꯏꯕ ꯂꯩꯔꯣꯏꯗ꯭ꯔ ꯁꯣꯝꯅ

ꯑꯣ ꯐꯪꯉꯦ ꯐꯪꯉꯦ ꯍꯧꯖꯤꯛ ꯌꯣꯡꯆꯥꯛ ꯐꯪꯉꯦ ꯌꯥꯝ ꯐꯖꯅ ꯐꯪꯉꯦ ꯑꯗꯨ ꯑꯍꯣꯡ ꯑꯆꯥꯎ ꯂꯣꯏꯅ ꯐꯪꯉꯦ ꯌꯣꯡꯆꯥꯛ ꯆꯥꯅꯤꯡ ꯈꯣꯠꯅꯤꯡꯕꯁꯨ ꯂꯣꯏꯅ ꯕꯖꯥꯔꯗ ꯄꯨꯔꯒ ꯏꯕꯥꯅꯤ ꯆꯠꯃꯤꯠꯅꯔꯒ ꯂꯧꯔꯒ ꯑꯩꯈꯣꯏꯗ ꯑꯗꯨꯝ ꯂꯩꯕꯁꯨ ꯀꯥꯏꯗꯦ ꯂꯩꯔꯁꯤ ꯑꯗꯨꯒ ꯑꯍꯤꯡ ꯑꯃꯅꯤ ꯂꯩꯊꯣꯛꯄꯗ ꯀꯥꯏꯗꯕ ꯅꯠꯇ꯭ꯔꯣ ꯐꯪꯉꯦ ꯐꯪꯉꯦ ꯃꯇꯝ ꯈꯔ ꯏꯔꯥꯡꯅ ꯐꯪꯉꯝꯗ꯭ꯔꯦ ꯑꯗꯨ ꯍꯧꯖꯤꯛꯇꯤ ꯐꯪꯉꯦ ꯀꯔꯤꯝ ꯑꯀꯥꯏꯕ ꯂꯩꯇ꯭ꯔꯦ ꯁꯣꯝꯅ ꯂꯥꯛꯄꯀꯥꯟꯗ ꯈꯨꯗꯣꯡ ꯆꯥꯕ ꯌꯥꯝꯅ ꯄꯤꯒꯦ ꯂꯥꯛꯑꯣ ꯌꯥꯏꯌꯦ ꯎꯝ ꯑꯣ

ꯍꯣꯏ ꯌꯥꯏꯌꯦ ꯑꯗꯨ ꯏꯟꯗꯣ ꯃꯦꯟꯃꯥꯔ ꯒꯦꯠ ꯈꯛꯇ ꯅꯠꯇꯅ ꯃꯣꯔꯦꯗ ꯂꯩꯔꯤꯕ ꯀꯔꯤ ꯀꯤꯔ ꯐꯖꯕ ꯂꯣꯏꯅ ꯄꯨꯔꯒ ꯌꯦꯡꯍꯟꯒꯅꯤꯗ ꯑꯗꯨ ꯂꯩꯐꯝ ꯆꯥꯐꯝ ꯅꯨꯡꯉꯥꯏꯅ ꯑꯗꯨꯝ ꯁꯤꯟꯕꯤꯅꯤꯗ ꯎꯝ ꯑꯗꯨ ꯁꯣꯝꯅ ꯑꯇꯩ ꯌꯣꯡꯆꯥꯛꯇꯔꯣ ꯑꯇꯩ ꯀꯔꯤ ꯀꯔꯤꯗꯤ ꯆꯥꯅꯤꯡꯕ ꯂꯩꯒꯦ ꯍꯣꯏ ꯍꯣꯏ ꯎꯝ ꯐꯪꯉꯦ ꯐꯪꯉꯦ ꯃꯣꯔꯦ ꯍꯋꯥꯏ ꯃꯣꯔꯦ ꯃꯔꯨ ꯂꯣꯏꯅ ꯐꯪꯏ ꯃꯣꯔꯦꯗ ꯐꯪꯕ ꯃꯈꯩ ꯑꯩꯅ ꯂꯣꯏꯅ ꯇꯥꯌꯥꯔꯤꯗ ꯊꯃꯝꯃꯒꯦ ꯑꯗꯨ ꯁꯣꯝꯒ ꯊꯦꯡꯅꯔꯁꯤ ꯂꯥꯛꯀꯗꯕ ꯅꯨꯃꯤꯠꯇꯣ ꯑꯩꯉꯣꯟꯗ ꯍꯥꯏꯔꯛꯑꯣ ꯃꯔꯣꯟꯗꯨ ꯑꯗꯨꯒ ꯀꯔꯤ ꯅꯨꯃꯤꯠꯇ ꯂꯥꯛꯀꯦ ꯈꯜꯂꯤꯕ ꯇꯥꯡ ꯀꯌꯥꯗ ꯂꯥꯛꯀꯦ ꯈꯜꯂꯤꯕ ꯑꯣ ꯌꯥꯔꯦ ꯌꯥꯔꯦ ꯑꯗꯨꯗꯤ ꯁꯟꯗꯦ ꯅꯨꯃꯤꯠꯇꯨꯗ ꯊꯦꯡꯅꯔꯁꯤ ꯑꯩꯒ ꯐꯣꯟꯗ ꯄꯥꯎ ꯐꯥꯎꯅꯔꯒ ꯌꯥꯔꯦ ꯑꯗꯨꯗꯤ ꯊꯝꯖꯔꯒꯦꯀꯣ